ꯀꯣꯚꯤꯠ ꯅꯥꯏꯟꯇꯤꯟꯅ ꯃꯤꯑꯣꯏꯕꯒꯤ ꯄꯨꯟꯁꯤꯗ ꯃꯈꯜ ꯀꯌꯥꯒꯤ ꯁꯥꯐꯨ ꯄꯤ ꯂꯥꯏꯆꯠꯅ ꯃꯔꯝ ꯑꯣꯏꯔꯒ ꯆꯠꯄ ꯊꯣꯛꯄꯗ ꯑꯀꯥꯏꯕ ꯀꯌꯥ ꯊꯣꯛꯄ ꯂꯩꯅꯥ ꯑꯁꯤꯕꯨ ꯁꯔꯀꯥꯔꯅ ꯀꯟꯇ꯭ꯔꯣꯜ ꯇꯧꯅꯕꯒꯤꯗꯃꯛꯇ ꯆꯠꯄ ꯊꯣꯛꯄꯗ ꯑꯊꯤꯡꯕ ꯂꯝꯕꯤꯗ ꯒꯥꯔꯤ ꯆꯠꯂꯟꯗꯕ ꯑꯃꯗꯤ ꯃꯐꯝ ꯀꯌꯥꯗ ꯃꯐꯝ ꯑꯌꯥꯝꯕꯗ ꯀꯥꯔꯐ꯭ꯌꯨ ꯊꯝꯕ ꯑꯁꯤꯅꯆꯤꯡꯕ ꯇꯧꯏ ꯀꯣꯚꯤꯠ ꯅꯥꯏꯟꯇꯤꯟꯅ ꯂꯩꯕꯥꯛꯀꯤ ꯁꯦꯟꯃꯤꯠꯂꯣꯟ ꯑꯃꯁꯨꯡ ꯇꯨꯔꯤꯖꯝꯗꯁꯨ ꯃꯈꯜ ꯀꯌꯥꯒꯤ ꯆꯩꯊꯦꯡ ꯄꯤ ꯍꯥꯏꯕꯗꯤ ꯂꯩꯕꯥꯛ ꯑꯃꯗ ꯂꯩꯅꯥ ꯂꯩꯕ ꯂꯩꯅꯥ ꯂꯥꯏꯌꯣꯡ ꯂꯩꯔꯕꯗꯤ ꯑꯇꯣꯞꯄ ꯂꯩꯕꯥꯛꯀꯤ ꯃꯤꯑꯣꯏꯁꯤꯡ ꯂꯥꯛꯄ ꯆꯠꯊꯣꯛ ꯆꯠꯁꯤꯟ ꯇꯧꯕꯗ ꯁꯔꯀꯥꯔꯅ ꯑꯊꯤꯡꯕ ꯊꯝꯕꯅ ꯃꯔꯝ ꯑꯣꯏꯔꯒ ꯂꯩꯕꯥꯛꯀꯤ ꯀꯥꯔꯛꯀꯗꯕ ꯏꯟꯀꯝ ꯑꯃꯁꯨꯡ ꯇꯦꯛꯁ ꯀꯥꯕꯗ ꯁꯣꯊꯍꯜꯂꯤ ꯀꯣꯚꯤꯠ ꯅꯥꯏꯟꯇꯤꯟ ꯍꯥꯏꯔꯤꯕ ꯂꯩꯅꯥ ꯑꯁꯤ ꯌꯥꯝꯅ ꯌꯥꯡꯅ ꯁꯟꯗꯣꯛꯄꯅ ꯃꯔꯝ ꯑꯣꯏꯔꯒ ꯃꯈꯜ ꯑꯃ ꯑꯣꯏꯕꯅ ꯂꯩꯕꯥꯛ ꯑꯃꯒ ꯂꯩꯕꯥꯛ ꯑꯃꯒ ꯆꯠꯊꯣꯛ ꯆꯠꯁꯤꯟ ꯌꯥꯗꯕꯅ ꯃꯔꯝ ꯑꯣꯏꯔꯒ ꯇ꯭ꯔꯥꯚꯦꯜ ꯑꯦꯖꯦꯟꯁꯤꯁꯤꯡꯗꯁꯨ ꯆꯥꯎꯅ ꯑꯀꯥꯏꯕ ꯄꯤ ꯀꯣꯚꯤꯠ ꯂꯩꯅꯥ ꯍꯥꯏꯕꯁꯤ ꯂꯩꯕꯥꯛ ꯑꯃꯗ ꯑꯇꯣꯞꯄ ꯃꯤꯑꯣꯏ ꯍꯥꯏꯕꯗꯤ ꯐꯣꯔꯦꯟꯅꯔꯁꯤꯡꯅ ꯑꯌꯥꯝꯕ ꯂꯝ ꯑꯃꯗ ꯀꯣꯏꯅ ꯆꯠꯄꯅ ꯂꯝ ꯑꯃꯒ ꯑꯃꯒꯗ ꯌꯥꯝ ꯌꯥꯡꯅ ꯁꯟꯗꯣꯛꯄꯗ ꯃꯇꯦꯡ ꯑꯣꯏ ꯑꯗꯨꯅ ꯂꯩꯅꯥ ꯑꯁꯤꯕꯨ ꯊꯤꯡꯅꯕꯒꯤꯗꯃꯛ ꯑꯩꯈꯣꯏꯒꯤ ꯁꯔꯀꯥꯔꯅ ꯃꯄꯥꯟꯂꯝꯗꯒꯤ ꯂꯥꯛꯄ ꯐꯣꯔꯦꯟꯅꯔꯁꯤꯡ ꯂꯥꯛꯄ ꯊꯤꯡꯖꯜꯂꯤ ꯑꯃꯁꯨꯡ ꯂꯩꯕꯥꯛ ꯑꯗꯨꯗ ꯂꯩꯔꯤꯕ ꯅꯥꯒꯔꯤꯛꯁꯤꯡꯁꯨ ꯑꯇꯣꯞꯄ ꯂꯩꯕꯥꯛꯇ ꯆꯠꯄꯒꯤ ꯑꯌꯥꯕ ꯄꯤꯗꯦ